ꯑꯩꯍꯥꯛꯅ ꯌꯨꯝ ꯄꯥꯜꯂꯕ ꯃꯇꯨꯡꯗ ꯑꯩꯒꯤ ꯏꯆꯥ ꯅꯨꯄꯥ ꯑꯅꯤ ꯄꯣꯛꯂꯕ ꯃꯇꯨꯡꯗ ꯑꯩꯒꯤ ꯏꯃꯨꯡ ꯑꯁꯤ ꯑꯁꯨꯛꯀꯤ ꯃꯇꯤꯛ ꯋꯥꯏ ꯋꯥꯕꯗ ꯍꯥꯏꯅꯤꯡꯉꯥꯏ ꯂꯩꯇꯅ ꯋꯥꯈꯤ ꯏꯆꯥ ꯑꯅꯤ ꯑꯗꯨ ꯂꯥꯏꯔꯤꯛ ꯐꯥꯎꯕ ꯇꯝꯕ ꯉꯝꯍꯟꯗꯦ ꯑꯁꯨꯛꯀꯤ ꯃꯇꯤꯛ ꯋꯥꯕꯅ ꯃꯔꯝ ꯑꯣꯏꯗꯨꯅ ꯆꯥꯕ ꯊꯛꯄꯗ ꯏꯆꯥꯁꯤꯡ ꯃꯅꯤꯡ ꯃꯈꯥ ꯇꯝꯅ ꯆꯥꯕ ꯐꯪꯈꯤꯗꯦ ꯑꯁꯨꯝꯅ ꯇꯧꯕꯗꯒꯤ ꯃꯄꯥꯁꯨ ꯊꯕꯛ ꯁꯨꯕꯝ ꯅꯣꯝꯕꯝ ꯃꯐꯝ ꯆꯥꯗꯕꯅ ꯏꯃꯨꯡ ꯑꯁꯤ ꯑꯁꯨꯛꯀꯤ ꯃꯇꯤꯛ ꯋꯥꯈꯤ ꯋꯥꯔꯦ ꯋꯥꯔꯦ ꯍꯥꯏꯗꯨꯅ ꯁꯨꯝ ꯂꯩꯕꯗꯤ ꯌꯥꯗꯕꯅꯤꯅ ꯃꯄꯥ ꯑꯁꯤ ꯅꯣꯡꯃ ꯂꯪꯐꯩꯗ ꯂꯩꯈꯤ ꯂꯪꯐꯩꯗ ꯂꯩꯔꯕ ꯃꯇꯨꯡꯗ ꯑꯩꯒꯤ ꯏꯄꯥꯝꯒꯤ ꯏꯕꯨꯡ ꯑꯁꯤ ꯂꯩꯈꯤꯗꯦ ꯂꯩꯈꯤꯗꯕꯗꯒꯤ ꯑꯩꯒꯤ ꯏꯕꯨꯡꯒꯤ ꯁꯣꯔꯥꯠ ꯅꯪꯅꯕ ꯍꯥꯏꯗꯨꯅ ꯃꯄꯥꯗꯣ ꯊꯣꯛꯂꯛꯈꯤ ꯃꯄꯥꯗꯣ ꯊꯣꯛꯂꯛꯂꯕ ꯃꯇꯨꯡꯗ ꯁꯣꯔꯥꯠ ꯀꯔꯤ ꯀꯔꯤ ꯌꯥꯎꯔꯝꯃꯕ ꯃꯇꯨꯡꯗ ꯃꯄꯥꯁꯦ ꯄꯩꯁꯥ ꯈꯔ ꯄꯤꯔꯝꯃꯒ ꯑꯃꯨꯛ ꯂꯪꯐꯩꯗ ꯂꯩꯈꯤ ꯂꯧꯁꯤꯡꯒꯤ ꯑꯣꯏꯔꯣ ꯑꯩ ꯂꯧ ꯃꯇꯝꯗꯨꯗ ꯂꯧ ꯂꯧꯔꯥꯛ ꯑꯃ ꯎꯈꯤ ꯂꯧ ꯂꯧꯔꯥꯛꯇꯣ ꯎꯕ ꯃꯇꯝꯗ ꯅꯨꯄꯥꯁꯨ ꯂꯪꯕꯩꯗ ꯆꯠꯈꯤꯕꯅꯤꯅ ꯑꯁꯨꯛꯀꯤ ꯃꯇꯤꯛ ꯑꯩꯅ ꯋꯥꯅ ꯅꯣꯡꯁꯨ ꯃꯪꯗꯅ ꯈꯥꯎꯌꯩ ꯇꯧꯔꯒ ꯂꯩꯁꯦ ꯂꯧꯔꯥꯛꯁꯦ ꯎꯏ ꯂꯧꯔꯥꯛꯁꯦ ꯎꯕ ꯃꯇꯝꯗ ꯂꯝꯗꯨꯁꯨ ꯌꯥꯝꯅ ꯂꯥꯞꯄꯦ ꯂꯝ ꯑꯔꯥꯞꯄꯗ ꯎꯕꯅꯤꯅ ꯅꯣꯡꯗꯨꯅ ꯃꯪꯉꯛꯄꯅꯤꯅ ꯈꯥꯎꯌꯩ ꯇꯧꯗ ꯌꯥꯗꯕꯅꯤꯅ ꯑꯩꯅ ꯈꯨꯗꯛꯇ ꯃꯤ ꯅꯦꯛꯂꯒ ꯌꯥꯝꯅ ꯋꯥꯅ ꯂꯧ ꯂꯩꯔꯥꯛꯁꯦ ꯂꯣꯛꯂꯛꯈꯤ ꯂꯧ ꯂꯧꯔꯥꯛꯁꯦ ꯂꯣꯛꯂꯛꯂꯕ ꯃꯇꯨꯡꯗ ꯌꯨꯝꯗ ꯌꯨꯝꯗ ꯌꯧꯔꯛꯂꯕ ꯃꯇꯨꯡꯗ ꯃꯌꯥꯝꯒꯤ ꯄꯩꯁꯥ ꯈꯔ ꯂꯧꯁꯤꯜꯂꯨꯏ ꯍꯥꯏꯗꯨꯅ ꯌꯨꯝꯗ ꯌꯧꯔꯛꯄ ꯐꯧ ꯑꯗꯨ ꯂꯥꯏꯔꯦꯝꯕꯤ ꯐꯥꯎ ꯀꯥꯗ꯭ꯔꯤꯉꯩꯗ ꯃꯈꯣꯏꯅ ꯑꯩꯒꯤ ꯌꯨꯝꯗꯒꯤ ꯐꯧ ꯄꯨꯈꯤ ꯅꯨꯃꯤꯠꯇꯨꯗ ꯑꯩꯅ ꯑꯣꯛ ꯈꯣꯡꯒꯩ ꯀꯞꯈꯤ ꯑꯩꯒꯤ ꯄꯣꯛꯃꯤꯟꯅꯕ ꯏꯆꯦ ꯐꯥꯎꯕ ꯌꯥꯎꯈꯤ ꯃꯗꯨꯗ ꯐꯧ ꯂꯧꯕ ꯂꯥꯛꯄꯗ ꯑꯗꯨꯗꯒꯤ ꯋꯥꯕꯗꯨꯅ ꯅꯨꯄꯥ ꯑꯁꯤ ꯊꯣꯛꯂꯛꯂꯦ ꯂꯥꯡꯕꯩ ꯊꯣꯛꯂꯛꯂꯕ ꯃꯇꯨꯡꯗ ꯃꯍꯥꯛ ꯑꯁꯤ ꯀꯔꯤ ꯇꯧꯒꯗꯕꯅꯣ ꯈꯪꯗꯦ ꯑꯩꯁꯦ ꯀꯔꯤ ꯊꯕꯛ ꯁꯨꯒꯗꯕꯅꯣ ꯈꯪꯗꯦ ꯍꯥꯏꯕꯗꯒꯤ ꯑꯩꯈꯣꯏꯒꯤ ꯏꯈꯨꯔꯥ ꯑꯃꯈꯛ ꯂꯩ ꯏꯈꯨꯔꯥ ꯑꯃꯗꯨꯅ ꯊꯕꯛ ꯃꯥꯁꯦ ꯄꯨꯁꯤꯟꯕ ꯄꯨꯁꯤꯜꯂꯒ ꯊꯕꯛ ꯑꯃ ꯁꯨꯍꯟꯈꯤ ꯃꯗꯨꯗꯒꯤ ꯑꯩꯁꯨ ꯑꯩꯒꯤ ꯂꯥꯏꯕꯛꯇ ꯀꯔꯤ ꯇꯝꯂꯝꯂꯕ ꯈꯟꯗꯨꯅ ꯃꯍꯥꯛꯁꯨ ꯊꯕꯛ ꯁꯨꯕ ꯆꯠꯂꯦ ꯑꯗꯨꯒ ꯑꯩꯁꯦ ꯃꯤꯔꯣꯟꯈꯤ ꯑꯩꯁꯦ ꯃꯤꯔꯣꯜꯂꯕ ꯃꯇꯨꯡꯗ ꯏꯆꯥꯁꯦ ꯂꯧꯊꯣꯛꯁꯤ ꯂꯧꯊꯣꯛꯁꯤ ꯍꯥꯏꯗꯅ ꯏꯕꯥꯟꯅꯤ ꯈꯟꯅꯈꯤ ꯂꯧꯊꯣꯛꯅꯤꯡꯉꯥꯏ ꯄꯩꯁꯥ ꯐꯥꯎꯗ ꯂꯩꯇꯕꯗꯒꯤ ꯑꯗꯨꯝ ꯏꯆꯥꯁꯤ ꯄꯣꯛꯄꯗ ꯇꯥꯈꯤ ꯑꯗꯨꯒ ꯃꯇꯨꯡꯗ ꯏꯆꯥꯁꯦ ꯑꯜꯇ꯭ꯔꯥ ꯁꯥꯎꯟ ꯂꯧꯔꯨꯕ ꯃꯇꯨꯡꯗ ꯏꯆꯥꯁꯦ ꯅꯨꯄꯤꯅꯤ ꯍꯥꯏꯔꯛꯄꯗꯒꯤ ꯏꯆꯥ ꯅꯨꯄꯤꯁꯨ ꯌꯥꯎꯖꯗꯦ ꯏꯆꯥ ꯅꯨꯄꯤꯁꯨ ꯌꯥꯎꯖꯗꯕꯗꯒꯤ ꯑꯁꯨꯛꯀꯤ ꯃꯇꯤꯛ ꯃꯄꯥꯅ ꯄꯥꯝꯖꯩ ꯋꯥꯔꯕꯁꯨ ꯋꯥꯅ ꯏꯆꯥꯁꯤꯗꯗꯤ ꯄꯣꯛꯇꯕ ꯌꯥꯗꯦ ꯍꯥꯏꯗꯅ ꯃꯄꯥꯅ ꯉꯝꯅꯕ ꯁꯨꯔꯒ ꯍꯣꯠꯅꯅꯤ ꯍꯥꯏꯗꯨꯅ ꯑꯉꯥꯡ ꯑꯁꯤ ꯄꯣꯛꯄ ꯇꯥꯈꯤ ꯏꯆꯥ ꯅꯨꯄꯤ ꯑꯁꯤ ꯄꯣꯛꯂꯕ ꯃꯇꯨꯡꯗ ꯏꯃꯨꯡ ꯑꯁꯤ ꯐꯤꯕꯝꯁꯤ ꯌꯥꯝꯅ ꯈꯔ ꯑꯍꯣꯡꯕ ꯑꯃ ꯂꯥꯛꯈꯤ ꯑꯗꯨꯗꯒꯤ ꯃꯄꯥꯅ ꯏꯆꯥ ꯅꯨꯄꯤꯁꯦ ꯑꯁꯨꯛꯀꯤ ꯃꯇꯤꯛ ꯂꯨꯅ ꯇꯧꯈꯤ ꯏꯆꯥ ꯅꯨꯄꯤꯁꯦ ꯂꯥꯛꯄꯗꯒꯤ ꯏꯃꯨꯡꯁꯦ ꯅꯨꯡꯉꯥꯏꯔꯛꯏ ꯍꯥꯏꯗꯅ ꯏꯆꯥ ꯅꯨꯄꯤꯁꯦ ꯈꯨꯄꯥꯛꯅ ꯁꯦꯠ ꯂꯥꯎꯅ ꯊꯥꯕ ꯐꯥꯎꯕ ꯌꯥꯈꯤꯗꯦ ꯑꯁꯨꯛꯀꯤ ꯃꯇꯤꯛ ꯃꯄꯥꯅ ꯂꯨꯅ ꯇꯧꯏ ꯏꯃꯨꯡꯁꯦ ꯋꯥꯠꯇ ꯄꯥꯗꯅ ꯅꯨꯡꯉꯥꯏ ꯌꯥꯏꯐꯅ ꯄꯥꯜꯂꯦ ꯑꯗꯨꯒ ꯃꯇꯨꯡꯗ ꯏꯆꯥ ꯅꯨꯄꯤ ꯑꯁꯤ ꯆꯍꯤ ꯑꯅꯤꯒ ꯃꯈꯥꯏ ꯑꯍꯨꯝ ꯍꯥꯏꯔꯛꯄꯒꯤ ꯁ꯭ꯋꯥꯏꯗ ꯏꯆꯥ ꯅꯨꯄꯤ ꯑꯁꯤ ꯈꯨꯗꯛꯇ ꯂꯥꯏꯍꯧ ꯂꯥꯛꯄꯗꯒꯤ ꯏꯆꯥ ꯅꯨꯄꯤꯁꯦ ꯀꯟꯕ ꯉꯝꯗꯅ ꯂꯩꯈꯤꯗꯦ ꯏꯆꯥ ꯅꯨꯄꯤꯁꯦ ꯀꯟꯕ ꯉꯝꯗꯅ ꯂꯩꯈꯤꯗꯕꯗꯒꯤ ꯃꯄꯥ ꯑꯗꯨ ꯉꯥꯎꯆꯠꯅꯗꯨꯅ ꯌꯨꯗ ꯑꯦꯗꯤꯛ ꯆꯨꯗꯨꯅ ꯃꯄꯥꯁꯤ ꯋꯥꯈꯟꯅ ꯄꯨꯕ ꯊꯥꯡꯕ ꯉꯝꯗꯕꯗꯒꯤ ꯃꯁꯥꯁꯤ ꯌꯨꯔꯥꯏ ꯆꯨꯈꯤ ꯑꯗꯨꯗꯒꯤ ꯏꯆꯥ ꯅꯨꯄꯤꯁꯤ ꯂꯩꯇꯕꯗꯒꯤ ꯑꯩꯁꯨ ꯃꯄꯥꯟ ꯁꯨꯛꯊꯣꯛ ꯊꯣꯛꯇꯅ ꯑꯗꯨꯝ ꯀꯞꯄ ꯂꯥꯎꯗꯅ ꯑꯗꯨꯝ ꯂꯩꯔꯦ ꯂꯩꯔꯕ ꯃꯇꯨꯡꯗ ꯑꯩꯁꯦ ꯂꯩꯀꯥꯏꯒꯤ ꯏꯅꯦ ꯑꯃꯅ ꯏꯅꯦ ꯏꯟꯗꯣꯟꯁꯤꯡꯅ ꯑꯦ ꯁꯦ ꯂꯦ ꯒ꯭ꯔꯨꯞ ꯍꯥꯏꯕ ꯑꯃ ꯂꯩꯔꯝꯃꯤ ꯑꯗꯨꯗ ꯂꯩꯕꯅꯤ ꯑꯗꯨꯗ ꯅꯪ ꯌꯥꯎꯔꯣ ꯅꯣꯏ ꯒ꯭ꯔꯨꯞ ꯁꯨꯃꯥꯏꯅ ꯁꯦꯝꯃꯣ ꯍꯥꯏꯗꯅ ꯑꯩꯁꯤ ꯁꯦ ꯂꯦ ꯒ꯭ꯔꯨꯞ ꯑꯁꯤ ꯁꯦꯝꯕꯗ ꯌꯥꯎꯈꯤ ꯁꯦ ꯂꯦ ꯒ꯭ꯔꯨꯞ ꯌꯥꯎꯕꯗꯒꯤꯗꯤ ꯑꯩꯁꯦ ꯃꯤꯔꯛ ꯁꯨꯝ ꯍꯞꯇꯥꯒꯤ ꯀꯔꯤꯒꯤ ꯄꯨꯟꯕꯗꯒꯤ ꯅꯣꯡꯃꯒꯤ ꯑꯩꯒꯤ ꯀꯣꯛꯇ ꯈꯜꯂꯝꯕ ꯑꯩꯒꯤ ꯋꯥꯈꯜꯁꯤꯡꯗꯣ ꯈꯔ ꯃꯈꯩꯗꯤ ꯀꯣꯛꯄ ꯉꯝꯈꯤ ꯑꯁꯨꯝꯅ ꯑꯩ ꯁꯦ ꯂꯦ ꯒ꯭ꯔꯨꯞ ꯁꯨꯝ ꯆꯍꯤ ꯁꯨꯝ ꯌꯥꯎꯁꯤꯜꯂꯛ ꯁꯨꯝ ꯊꯥ ꯈꯨꯗꯤꯡꯒꯤ ꯁꯨꯝ ꯌꯥꯎꯔꯛꯄꯗꯒꯤ ꯈꯔ ꯃꯈꯩꯗꯤ ꯑꯩ ꯋꯥꯈꯜ ꯀꯥꯎꯊꯣꯛꯇꯨꯅ ꯃꯤꯌꯥꯝꯒꯤꯗꯃꯛꯇ ꯊꯕꯛ ꯊꯧꯔꯝꯁꯤꯡꯗ ꯃꯇꯦꯡ ꯄꯥꯡꯅꯕ ꯍꯥꯏꯗꯨꯅ ꯑꯩ ꯀꯦꯗꯔ ꯑꯣꯏꯅ ꯕꯤ ꯑꯦꯜ ꯑꯦꯐꯀꯤ ꯊꯧꯗꯥꯡ ꯌꯥꯈꯤ ꯕꯤ ꯑꯦꯜ ꯑꯦꯐꯀꯤ ꯊꯧꯗꯥꯡ ꯌꯥꯔꯕ ꯃꯇꯨꯡꯗ ꯑꯩ ꯁꯦ ꯂꯦ ꯒ꯭ꯔꯨꯞ ꯑꯁꯤ ꯌꯥꯎꯕꯗꯒꯤ ꯑꯩꯒꯤ ꯏꯃꯨꯡꯒꯤ ꯑꯍꯣꯡꯕ ꯀꯌꯥ ꯂꯥꯛꯈꯤ ꯑꯩꯒꯤ ꯏꯁꯥꯗꯁꯨ ꯑꯍꯣꯡꯕ ꯀꯌꯥ ꯂꯥꯛꯈꯤ ꯑꯩ ꯃꯤꯔꯛ ꯊꯣꯛꯂꯒ ꯋꯥ ꯉꯥꯡꯕ ꯉꯝꯈꯤ ꯑꯃꯗꯤ ꯃꯤ ꯁꯤꯃꯗꯒꯤ ꯑꯩꯒꯤ ꯇꯧꯔꯒ ꯃꯇꯦꯡ ꯐꯪꯕ ꯉꯝꯃꯤ ꯁꯤꯒꯤ ꯏꯁꯀꯤꯝꯁꯦ ꯀꯥꯟꯅꯕ ꯐꯪꯉꯤ ꯍꯥꯏꯕꯒꯤ ꯑꯩꯉꯣꯟꯗ ꯅꯣꯂꯦꯖ ꯀꯌꯥ ꯂꯩ ꯑꯗꯨꯅ ꯑꯩꯅ ꯁꯦ ꯂꯦ ꯒ꯭ꯔꯨꯞ ꯍꯥꯏꯕꯁꯦ ꯑꯩꯗꯤ ꯈ꯭ꯋꯥꯏꯗꯒꯤ ꯐꯩ ꯍꯥꯏꯅ ꯈꯜꯂꯤ ꯑꯩ ꯁꯦ ꯂꯦ ꯒ꯭ꯔꯨꯞ ꯌꯥꯎꯕꯗꯒꯤ ꯑꯩꯒꯤ ꯏꯃꯨꯡꯒꯤ ꯄꯩꯁꯥ ꯈꯛꯇ ꯅꯠꯇꯅ ꯑꯩꯒꯤ ꯏꯃꯨꯡꯗꯁꯨ ꯑꯍꯣꯡꯕ ꯀꯌꯥ ꯂꯥꯛꯈꯤ ꯑꯩꯒꯤ ꯅꯨꯄꯥꯗꯣ ꯉꯥꯎꯁꯤꯟꯅꯔꯝꯕꯗꯣ ꯍꯧꯖꯤꯛ ꯍꯧꯖꯤꯛꯇꯤ ꯁꯦ ꯂꯦ ꯒ꯭ꯔꯨꯞ ꯌꯥꯎꯕꯗꯒꯤ ꯒ꯭ꯌꯥꯟ ꯇꯥꯗꯨꯅ ꯍꯧꯖꯤꯛꯇꯤ ꯏꯃꯨꯡꯗꯣ ꯁꯥꯟꯇꯤ ꯑꯣꯏꯅ ꯌꯨꯝ ꯅꯤꯡꯊꯤꯅ ꯌꯨꯝ ꯄꯥꯟꯗꯨꯅ ꯂꯩꯃꯤꯟꯅꯔꯦ ꯑꯗꯨꯒ